ꯕꯣꯂꯤꯋꯨꯠ ꯇꯣꯂꯤꯋꯨꯠꯅ ꯚꯥꯔꯠꯀꯤ ꯃꯐꯝ ꯈꯨꯗꯤꯡꯃꯛꯇ ꯐꯦꯁꯟꯒꯤ ꯑꯣꯏꯕ ꯐꯤꯖꯦꯠꯀꯤ ꯆꯠꯅꯕꯤꯗ ꯀꯌꯥ ꯏꯊꯤꯜꯁꯦ ꯑꯗꯨꯛꯀꯤ ꯃꯇꯤꯛ ꯄꯤ ꯃꯇꯝꯒꯤ ꯃꯇꯨꯡꯏꯟꯅ ꯑꯍꯣꯡꯕ ꯑꯗꯨꯝ ꯆꯦꯟꯖ ꯃꯌꯥꯝ ꯑꯃ ꯎꯕ ꯐꯪꯉꯤ ꯑꯩꯈꯣꯏꯅ ꯄꯥꯝꯕꯁꯨ ꯌꯥꯎꯋꯦ ꯄꯥꯝꯗꯕꯁꯨ ꯌꯥꯎꯋꯦ ꯃꯈꯣꯏꯒꯤ ꯐꯤꯖꯦꯠꯇ ꯑꯩꯅ ꯈ꯭ꯋꯥꯏꯗꯒꯤ ꯄꯥꯝꯖꯕ ꯍꯥꯏ ꯇꯥꯔꯒꯗꯤ ꯃꯥꯗꯣꯔꯤ ꯗꯤꯖꯤꯠꯅ ꯗꯤꯜ ꯇꯣ ꯄꯥꯒꯜ ꯍꯦꯗ ꯁꯦꯠꯄ ꯁꯜꯋꯥꯔ ꯆꯨꯔꯤꯗꯥꯔꯁꯤꯡꯗꯣ ꯄꯥꯝꯖꯗꯅ ꯑꯩꯁꯨ ꯇꯨꯖꯈꯤ